ꯑꯉꯥꯡ ꯑꯣꯏꯔꯤꯉꯩꯗ ꯑꯩꯈꯣꯏꯅ ꯑꯁꯨꯝ ꯁꯥꯟꯅꯕ ꯊꯣꯛꯑꯖꯨ ꯍꯦꯛ ꯈꯠꯅꯔꯒ ꯍꯟꯖꯤꯜꯂꯛꯄ ꯃꯇꯝꯗ ꯂꯩꯒꯨꯝꯕ ꯁꯨꯝ ꯁꯥꯠꯂꯝꯒꯟ ꯉꯁꯥꯏ ꯁꯥꯎꯔꯒ ꯍꯟꯖꯤꯜꯂꯛꯀꯥꯟꯗ ꯂꯩꯒꯨꯝꯕ ꯁꯥꯠꯂꯝꯕ ꯃꯇꯝꯗ ꯋꯥꯈꯜꯁꯦ ꯉꯁꯥꯏ ꯑꯩꯅ ꯁꯥꯎꯔꯒ ꯂꯝꯃꯟ ꯈꯨꯝꯒꯦꯕꯨ ꯈꯜꯂꯁꯨ ꯀꯩꯗꯧꯔꯁꯨ ꯑꯉꯥꯡ ꯑꯣꯏꯔꯤꯉꯩꯗꯗꯤ ꯈꯠꯅꯒꯦꯕꯨ ꯈꯜꯂꯁꯨ ꯈꯜꯂꯤꯕ ꯋꯥꯈꯜꯗꯨꯁꯦ ꯂꯩꯁꯦ ꯍꯦꯛ ꯎꯕ ꯃꯇꯝꯗꯀꯣ ꯉꯁꯥꯏ ꯑꯩꯅ ꯁꯥꯎꯔꯝꯕꯁꯦ ꯁꯨꯝ ꯀꯥꯎ ꯐꯈꯤꯕ ꯑꯗꯨꯗꯩ ꯁꯨꯝ ꯇꯧꯗꯨꯅ ꯈꯒ ꯆꯥꯎꯈꯠꯂꯛꯄꯗꯒꯤ ꯂꯩ ꯑꯃꯃꯝ ꯑꯅꯤ ꯁꯨꯝ ꯍꯥꯏꯕꯗꯤ ꯑꯩꯅ ꯑꯄꯥꯝ ꯑꯄꯥꯝꯕ ꯑꯁꯥꯠꯄ ꯐ꯭ꯂꯥꯋꯔꯤꯡꯒꯨꯝꯕ ꯑꯁꯥꯠꯄ ꯂꯩꯁꯤꯅ ꯌꯥꯝꯅ ꯄꯥꯝꯖꯩ ꯑꯗꯨꯗ ꯑꯁꯨꯝ ꯀꯛ ꯀꯛ ꯀꯛ ꯊꯥꯈꯤꯕꯗꯒꯤ ꯑꯁꯨꯝ ꯊꯥꯒꯠꯂꯛꯑꯦ ꯑꯗꯨꯗꯩꯗꯤ ꯉꯁꯥꯏ ꯏꯁꯀꯨꯜ ꯆꯠꯂꯁꯨ ꯉꯥꯏꯔꯦ ꯑꯩꯉꯣꯟꯗ ꯋꯥꯈꯜꯗ ꯅꯨꯉꯥꯏꯇꯕ ꯐꯥꯎꯔꯁꯨ ꯉꯁꯥꯏ ꯑꯩꯅ ꯂꯩ ꯁꯦꯕꯥ ꯇꯧꯔꯛꯄ ꯃꯇꯝꯗ ꯃꯈꯣꯡꯒ ꯊꯤꯟꯗꯅ ꯂꯩ ꯁꯦꯕꯥ ꯇꯧꯔꯛꯄ ꯃꯇꯝꯗ ꯏꯁꯤꯡꯒ ꯆꯥꯏꯗꯅ ꯂꯩ ꯁꯦꯕ ꯁꯨꯃꯥꯏꯅ ꯇꯧꯔꯛꯄꯗꯒꯤ ꯂꯩꯁꯤ ꯄꯣꯝꯕꯗꯒꯤ ꯑꯁꯨꯝ ꯁꯥꯠꯂꯛꯑꯀꯥꯟꯗ ꯋꯥꯈꯜꯗ ꯌꯥꯝꯅ ꯑꯩꯉꯣꯟꯗ ꯅꯨꯉꯥꯏꯕ ꯐꯥꯎꯏꯕ ꯉꯁꯥꯏ ꯁꯥꯎꯅꯤꯡꯕ ꯀꯥꯎꯈꯔꯦ ꯁꯨꯃꯥꯏꯅ ꯇꯧꯗꯅ ꯏꯃꯥꯅꯕꯤ ꯃꯌꯥꯝ ꯑꯃꯁꯨ ꯑꯩꯒꯤ ꯂꯩꯀꯣꯜꯁꯤꯗ ꯂꯥꯛꯇꯨꯅ ꯌꯦꯡꯉꯦꯕ ꯉꯁꯥꯏ ꯃꯣꯏꯁꯨ ꯁꯥꯎꯔꯝꯕ ꯂꯩꯔꯝꯕ ꯃꯌꯥꯝ ꯑꯃꯁꯨ ꯃꯣꯏꯗꯁꯨ ꯀꯥꯎꯈꯔꯦꯕ ꯉꯁꯥꯏ ꯑꯩꯒꯤ ꯂꯩꯀꯣꯟꯗꯨꯗ ꯎꯕꯗꯒꯤ ꯃꯣꯏꯁꯨ ꯂꯩ ꯊꯥꯕꯒꯤ ꯋꯥꯈꯜꯂꯣꯟ ꯃꯌꯥꯝꯑꯃ ꯁꯨꯃꯥꯏꯅ ꯂꯥꯛꯑꯦꯕ ꯑꯩꯅꯁꯨ ꯃꯌꯥꯝ ꯑꯃ ꯂꯩ ꯊꯥꯕꯁꯤꯁꯨ ꯑꯁꯨꯝ ꯊꯥꯍꯟꯅꯤꯡꯉꯦꯕ ꯀꯩꯅꯣ ꯂꯩ ꯊꯥꯕꯁꯤꯅ ꯂꯩ ꯁꯥꯠꯄ ꯑꯣꯏꯒꯦꯔ ꯃꯅꯥ ꯑꯣꯏꯒꯦꯔ ꯑꯩꯈꯣꯏꯅ ꯑꯇꯣꯞꯄ ꯃꯇꯝꯗ ꯑꯩꯈꯣꯏꯅ ꯃꯥꯡꯍꯟꯗꯧꯕ ꯃꯍꯨꯠꯄꯨꯗꯤ ꯂꯩꯗꯨꯗ ꯑꯩꯈꯣꯏꯅ ꯄꯨꯛꯅꯤꯡ ꯆꯪꯅ ꯊꯥꯔꯗꯤ ꯃꯤꯒꯤ ꯑꯋꯥꯕꯁꯨ ꯀꯥꯎꯍꯜꯂꯦ ꯑꯩꯒꯤ ꯑꯋꯥꯕꯁꯨ ꯀꯥꯎꯔꯦ ꯁꯨꯃꯥꯏꯅ ꯂꯩ ꯊꯥꯕꯁꯦ ꯑꯩꯅ ꯄꯥꯝꯖꯔꯤꯅꯤ